ꯑꯩꯈꯣꯏꯅ ꯃꯤꯈꯜꯒꯤ ꯃꯇꯝꯗ ꯈꯨꯗꯣꯡ ꯆꯥꯗꯕ ꯑꯋꯥꯕ ꯀꯌꯥ ꯊꯦꯡꯅꯩ ꯃꯤꯈꯜ ꯂꯥꯛꯄ ꯃꯇꯝꯗ ꯀꯦꯟꯗꯤꯗꯦꯠ ꯑꯣꯏꯔꯤꯕ ꯃꯤꯁꯤꯡꯒꯤ ꯃꯔꯛꯇ ꯅꯨꯡꯉꯥꯏꯅꯗꯕꯅ ꯃꯔꯝ ꯑꯣꯏꯔꯒ ꯀꯦꯟꯗꯤꯗꯦꯠꯄꯨ ꯁꯄꯣꯔꯠ ꯇꯧꯔꯤꯕ ꯋꯥꯔꯀꯔꯁꯤꯡꯗ ꯑꯇꯣꯞꯄ ꯀꯦꯟꯗꯤꯗꯦꯠ ꯑꯃꯒꯤ ꯃꯤꯅ ꯑꯋꯥꯕ ꯄꯤꯕ ꯏꯃꯨꯡꯗ ꯅꯣꯡꯃꯩ ꯀꯥꯞꯁꯤꯟꯕ ꯂꯝꯕꯤ ꯊꯤꯡꯕ ꯑꯁꯤꯅꯆꯤꯡꯕ ꯈꯠꯅꯕ ꯌꯥꯝꯅ ꯊꯣꯛꯏ

ꯊꯥꯊꯍꯟꯗꯕ ꯀꯥꯡꯂꯨꯞ ꯈꯔꯅ ꯈꯨꯠꯂꯥꯏ ꯄꯥꯏꯗꯨꯅ ꯄꯨꯟꯅ ꯍꯦꯛꯇ ꯂꯥꯛꯂꯒ ꯅꯝꯐꯨꯗ ꯄꯥꯔꯇꯤ ꯅꯠꯇ꯭ꯔꯒ ꯀꯦꯟꯗꯤꯗꯦꯠ ꯑꯃ ꯊꯥꯊꯕ ꯑꯁꯤꯒꯨꯝꯕ ꯊꯧꯑꯣꯡ ꯑꯁꯤ ꯗꯤꯛꯇꯦꯇꯔ ꯔꯣꯜ ꯆꯠꯅꯕꯒꯤ ꯃꯑꯣꯡ ꯑꯃ ꯎꯕ ꯐꯪꯉꯤ ꯑꯗꯨꯅ ꯗꯦꯃꯣꯀ꯭ꯔꯦꯁꯤ ꯋꯥꯍꯟ ꯂꯩꯇ ꯂꯝꯗꯝ ꯑꯃ ꯑꯣꯏꯔꯛꯄꯒꯨꯝ ꯊꯣꯛꯂꯦ